ꯍꯂꯣ ꯑꯥ ꯍꯣꯏ ꯍꯣꯏ ꯃꯥꯅꯦ ꯆꯤꯡꯈꯣꯡ ꯑꯗꯥꯏꯗꯨꯗ ꯂꯩꯕ ꯕꯥꯔꯨꯅꯤ ꯆꯤꯡꯈꯣꯡ ꯑꯗꯥꯏꯗꯒꯤꯅꯤ ꯇꯥꯡ ꯀꯌꯥꯗ ꯂꯥꯛꯄꯤꯗꯣꯏꯅꯣ ꯑꯗꯨ ꯃꯐꯝ ꯀꯗꯥꯏꯗ ꯊꯦꯡꯅꯕ ꯊꯦꯡꯅꯕ ꯌꯥꯒꯅꯤ ꯎꯝ ꯑꯗꯨꯒ ꯂꯩꯕꯝ ꯈꯣꯠꯐꯝ ꯑꯗꯩꯗꯤ ꯑꯥꯥ ꯑꯩꯈꯣꯏ ꯁꯤꯗꯩꯗ ꯆꯠꯂꯕꯨꯗꯤ ꯅꯨꯃꯤꯠ ꯅꯤꯅꯤꯃꯨꯛ ꯆꯪꯅꯤ ꯑꯥ ꯇꯨꯔꯦꯜ ꯂꯥꯜꯂꯒ ꯃꯣꯏꯒꯤ ꯀꯩꯅꯣ ꯇꯧꯔꯒ ꯈꯔꯗꯤ ꯁꯥꯡꯉꯦꯕ ꯆꯤꯡꯗꯣ ꯑꯗꯨ ꯈꯣꯡꯅ ꯆꯠꯂꯒ ꯆꯠꯀꯗꯝꯅꯦ ꯀꯤꯂꯣꯃꯤꯇꯔ ꯀꯌꯥꯃꯨꯛ ꯑꯥ ꯃꯉꯥ ꯇꯔꯨꯛꯃꯨꯛ ꯑꯣꯏꯗꯧ ꯃꯥꯜꯂꯤ ꯑꯗꯨ ꯀꯔꯤ ꯀꯔꯤ ꯃꯊꯦꯟꯅ ꯈ꯭ꯋꯥꯏ ꯍꯩꯅꯕꯤꯒꯦ ꯎꯝ ꯎꯝ ꯑꯥ ꯍꯣꯏ ꯍꯣꯏ ꯌꯥꯅꯤ ꯑꯗꯨꯝ ꯀꯩꯅꯣ ꯑꯗꯨꯝ ꯂꯥꯡꯖꯤꯜꯂꯝꯃꯒꯦ ꯑꯗꯨꯗꯨꯒ ꯑꯩꯈꯣꯏ ꯁ꯭ꯋꯥꯏꯗꯒꯤ ꯑꯉꯥꯡꯁꯤꯡꯁꯨ ꯈꯔ ꯆꯠꯅꯤꯡꯉꯦ ꯍꯥꯏꯕꯅꯦ ꯑꯗꯨꯗꯨꯒ ꯇꯧꯔꯒ ꯑꯗꯨꯝ ꯑꯥꯗ ꯆꯥꯛ ꯏꯁꯤꯡ ꯊꯣꯡꯕ ꯈꯣꯠꯄ ꯄꯨꯂꯞ ꯊꯣꯡꯖ ꯇꯧꯔꯒ ꯄꯣꯠꯅꯨꯡ ꯂꯩꯔ ꯈꯣꯠꯂꯒ ꯑꯗꯨꯝ ꯄꯨꯔꯒ ꯑꯗꯨꯝ ꯀꯥꯅꯕ ꯑꯧ ꯀꯣꯏꯔꯨꯁꯤ ꯇꯨꯔꯦꯟꯁꯨ ꯕꯥꯔꯨꯅꯤ ꯃꯈꯣꯡꯗ ꯀꯩꯅꯣꯒꯤ ꯂꯥꯏꯁꯪꯁꯨ ꯂꯩꯕꯅꯦ ꯂꯥꯏꯁꯪ ꯃꯅꯨꯡꯗꯣ ꯁꯅꯥꯃꯍꯤ ꯀ꯭ꯌꯣꯝꯁꯨ ꯂꯩ ꯑꯗꯨꯗꯨꯒ ꯂꯥꯏ ꯃꯈꯟ ꯃꯈꯟ ꯏꯁꯣꯔ ꯃꯈꯟ ꯃꯈꯟ ꯃꯌꯥꯝ ꯂꯩ ꯑꯗꯨꯝ ꯑꯗꯨꯝ ꯀꯣꯏꯕ ꯑꯗꯨꯝ ꯄꯨꯕꯤꯔꯒꯦ ꯑꯗꯨꯝ ꯂꯥꯛꯑꯒ ꯑꯥ ꯑꯗꯒꯤ ꯇꯨꯔꯦꯟꯁꯨ ꯑꯗꯨꯝ ꯑꯗꯨꯝ ꯂꯥꯜꯂꯤ ꯑꯪ ꯒꯥꯔꯗꯦꯟꯁꯨ ꯑꯀꯣꯏ ꯑꯀꯣꯏꯕ ꯆꯤꯡ ꯑꯀꯣꯏꯕꯗꯁꯨ ꯑꯁ ꯐꯖ ꯐꯖꯕ ꯉꯥꯛꯇꯅꯤꯗ ꯌꯦꯡꯕꯗ ꯎꯄꯥꯝꯕ ꯃꯌꯥꯝꯗꯨꯅ

ꯍꯥ ꯏꯁꯤꯡ ꯃꯥꯏꯁꯤꯡꯗꯨꯕꯨꯗꯤ ꯑꯗꯨꯝ ꯑꯩꯈꯣꯏ ꯁꯤꯒꯤ ꯀꯩꯅꯣꯗꯒꯤ ꯑꯗꯨꯝ ꯂꯩꯔꯒ ꯑꯗꯨꯝ ꯄꯨꯒꯤꯕ ꯑꯗꯨꯝ ꯌꯥꯅꯤ ꯄꯣꯠ ꯆꯩ ꯑꯦꯟꯁꯥꯡ ꯅꯥꯄꯤ ꯇꯤꯜꯍꯧ ꯆꯅꯝ ꯀꯔꯤ ꯀꯔꯥꯗꯨꯁꯨ ꯄꯨꯂꯞ ꯑꯗꯨꯝ ꯂꯩꯒꯤ ꯌꯥꯔꯅꯤ ꯑꯥ ꯗꯨꯀꯥꯟ ꯑꯥ ꯗꯨꯀꯥꯟ ꯆꯥꯅꯤꯡ ꯊꯛꯅꯤꯡꯕ ꯑꯗꯨꯝ ꯗꯨꯀꯥꯟꯗꯨꯗꯒꯤ ꯑꯗꯨꯝ ꯂꯣꯏ ꯂꯩꯕ ꯌꯥꯔꯦ ꯑꯥ ꯎꯝ ꯎꯝ ꯑꯥ

ꯑ ꯌꯥꯎꯁꯤꯟꯁꯦ ꯆꯝꯐꯨꯠꯇꯣ ꯀꯩꯀꯩ ꯃꯆꯟ ꯑꯣꯏꯍꯟꯁꯦ ꯍꯥꯏꯅꯣ ꯑꯥ ꯑꯥ ꯑꯥ ꯑꯗꯨ ꯑꯥ ꯑꯥ ꯃꯦꯁꯀꯣꯠꯁꯨ ꯍꯥꯞꯄ ꯌꯥꯝ ꯍꯥꯎꯕꯅꯤ ꯍꯥꯞꯄ ꯎꯝ ꯑꯪ ꯂꯐꯨ ꯏꯔꯣꯟꯕ ꯂꯐꯨ ꯏꯔꯣꯟꯕꯗꯨ ꯍꯥꯎꯕꯅꯦ ꯃꯥꯗꯤ ꯃꯪꯒꯟꯒ ꯂꯣꯟꯕꯅ ꯍꯥꯎꯋꯤ ꯑꯥꯜꯂꯨꯒ ꯂꯣꯜꯂꯒꯗꯤ ꯈꯔꯗꯤ ꯋꯥꯏ ꯃꯪꯒꯟꯅꯗꯤ ꯍꯥꯎꯕ ꯍꯦꯜꯂꯤ ꯐꯛꯄꯥꯏ ꯀꯩꯀꯥꯗꯣ ꯎꯝ ꯑꯪ ꯃꯪꯒꯟꯗꯨꯒ ꯃꯪꯒꯟꯒ ꯑꯣꯏꯅ ꯂꯣꯜꯂꯒ ꯃꯔꯣꯏ ꯃꯔꯥꯡ ꯑꯗꯨꯒ ꯐꯛꯄꯥꯏ ꯑꯗꯒꯤ ꯇꯨꯅꯤꯡꯈꯣꯛ ꯐꯩꯗꯤꯒꯣꯝ ꯅꯨꯡꯗꯣꯝ ꯂꯣꯏꯅ ꯂꯩꯔꯛꯅꯕ ꯑꯩꯈꯣꯏ ꯁ꯭ꯋꯥꯏꯗꯤ ꯑꯥ ꯍꯣꯏ ꯎꯝ ꯑꯥ ꯍꯣꯏ ꯀꯥꯡꯁꯣꯏꯂ ꯀꯩꯅꯣꯝ ꯉꯥ ꯑꯃ ꯇꯥꯎꯗꯣꯏꯅꯤꯅ ꯑꯪ ꯑꯥ ꯎꯝ ꯍꯣꯏ ꯎꯝ ꯑꯥ ꯍꯣꯏ ꯍꯣꯏ ꯑꯗꯨ ꯑꯩ ꯑꯥ ꯏꯔꯣꯟꯕꯒꯤ ꯃꯆꯟꯗꯨꯅꯦ ꯑꯥ ꯏꯔꯣꯟꯕꯒꯤ ꯃꯆꯟꯗꯣ ꯑꯗꯨꯗꯒꯤ ꯎꯝ ꯑꯥ